ꯑꯩꯅ ꯈꯣꯏꯗꯥꯖꯕ ꯃꯅꯤꯄꯨꯔꯤꯒꯤ ꯋꯥꯍꯩ ꯅꯠꯇ꯭ꯔꯒ ꯋꯥꯍꯩ ꯄꯔꯦꯡ ꯍꯥꯏꯕ ꯇꯥꯔꯒꯗꯤ ꯋꯥꯍꯩ ꯑꯣꯏꯅ ꯍꯥꯏ ꯇꯥꯔꯒꯗꯤ ꯄꯂꯦꯝ ꯄꯣꯛꯄꯤ ꯏꯃꯥ ꯄꯂꯦꯝ ꯄꯣꯛꯄꯤ ꯏꯃꯥ ꯍꯥꯏꯔꯤꯕ ꯋꯥꯍꯩꯁꯦ ꯁꯤꯁꯦ ꯌꯥꯝꯅ ꯃꯒꯨꯟ ꯌꯥꯝ ꯂꯩꯕ ꯌꯥꯝ ꯃꯔꯨꯑꯣꯏꯕ ꯑꯩꯒꯤ ꯄꯨꯟꯁꯤꯁꯤꯗ ꯌꯥꯝꯅ ꯃꯔꯨꯑꯣꯏꯕ ꯋꯥꯍꯩ ꯑꯃ ꯑꯣꯏ ꯑꯣꯏꯅꯤꯕ ꯄꯂꯦꯝ ꯄꯣꯛꯄꯤ ꯏꯃꯥ ꯍꯥꯏꯕꯁꯦ ꯍꯥꯏꯗꯤ ꯏꯃꯥ ꯍꯥꯏꯕꯁꯤꯅ ꯄꯨꯝꯅꯃꯛꯅꯦꯕ ꯑꯩꯕꯨ ꯍꯦꯛ ꯄꯤꯛꯂꯤꯉꯩꯗꯒꯤꯅ ꯆꯥꯎꯔ ꯐꯥꯎꯕꯗ ꯑꯩꯕꯨ ꯀꯗꯥꯏꯗ ꯀꯔꯤ ꯁꯣꯏꯈꯤꯒꯗꯒꯦ ꯍꯥꯏꯅ ꯉꯥꯛꯄꯤ ꯁꯟꯕꯤꯗꯨꯅ ꯂꯥꯛꯂꯤꯕ ꯑꯩꯒꯤ ꯏꯃꯥꯅꯦꯕ ꯄꯂꯦꯝ ꯄꯣꯛꯄꯤ ꯍꯥꯏꯕꯁꯤꯅ ꯄꯨꯝꯅꯃꯛꯇꯒꯤ ꯃꯁꯤꯅ ꯃꯔꯨꯑꯣꯏꯌꯦꯕ ꯁꯤ ꯃꯍꯧꯁꯥꯒꯤ ꯉꯥꯛꯂꯤꯕ ꯋꯥꯍꯩ ꯑꯃ ꯑꯣꯏꯕꯗ ꯆꯥꯎꯊꯣꯛꯆꯕ ꯐꯥꯎꯋꯦꯕ ꯄꯂꯦꯝ ꯄꯣꯛꯄꯤ ꯏꯃꯥ ꯍꯥꯏꯕꯁꯤꯅꯅꯦ ꯄꯨꯝꯅꯃꯛꯄꯨ ꯖꯣꯏ ꯇꯧꯕ ꯉꯝꯒꯅꯦꯕ ꯏꯃꯥ ꯍꯥꯏꯕꯒꯤ ꯃꯥꯅ ꯄꯤꯔꯛꯄ ꯊꯧꯅꯥꯁꯤꯅ ꯑꯩꯉꯣꯟꯗ ꯑꯐꯕ ꯊꯧꯅꯥ ꯑꯃ ꯑꯣꯏꯅꯦꯕ ꯑꯗꯨꯅ ꯑꯩꯅ ꯈ꯭ꯋꯥꯏꯗꯒꯤ ꯃꯔꯨꯑꯣꯏꯕ ꯋꯥꯍꯩ ꯑꯃ ꯍꯥꯏꯕ ꯇꯥꯔꯒꯗꯤ ꯄꯂꯦꯝ ꯄꯣꯛꯄꯤ ꯏꯃꯥ ꯏꯃꯥ ꯍꯥꯏꯕꯁꯤ ꯌꯥꯝꯅ ꯃꯔꯨꯑꯣꯏ ꯃꯁꯤꯅ ꯑꯩꯉꯣꯟꯗ ꯌꯥꯝꯅ ꯊꯧꯅꯥ ꯄꯤꯕꯤꯕ ꯑꯣꯏꯌꯦꯕ ꯏꯃꯥ ꯍꯥꯏꯕꯁꯤꯅ ꯑꯗꯨꯅ ꯑꯩ ꯁꯤꯕꯨ ꯌꯥꯝ ꯃꯔꯨꯑꯣꯏꯅ ꯈꯟꯖꯩ